ꯃꯅꯤꯄꯨꯔ ꯑꯁꯦ ꯕꯥꯔꯠ ꯃꯆꯥꯒꯨꯝꯕꯅꯤ ꯍꯥꯏꯕꯗꯤ ꯃꯤꯅꯤ ꯕꯥꯔꯠꯀꯨꯝꯕꯅꯤ ꯃꯔꯝꯗꯤ ꯄꯤꯛꯈ꯭ꯔꯕ ꯃꯅꯤꯄꯨꯔ ꯑꯁꯤꯗ ꯖꯥꯇꯤ ꯀꯌꯥ ꯀꯌꯥ ꯇꯥꯔꯤ ꯃꯁꯤꯗ ꯃꯩꯇꯩ ꯍꯥꯏꯔꯤꯕ ꯀꯥꯡꯂꯨꯞꯁꯤꯅ ꯏꯟꯝ ꯅꯝꯅ ꯇꯥꯏ ꯅꯒꯥꯒꯤ ꯀꯥꯡꯂꯨꯞꯅ ꯑꯅꯤ ꯁꯨꯕꯗ ꯂꯩ ꯅꯒꯥꯁꯤꯡꯒꯤ ꯃꯅꯨꯡꯗ ꯇꯥꯡꯈꯨꯟ ꯃꯔꯤꯡ ꯃꯥꯎ ꯑꯁꯤꯅꯆꯤꯡꯕ ꯇ꯭ꯔꯥꯏꯞꯁꯤꯡ ꯑꯁꯤ ꯌꯥꯎꯏ ꯃꯩꯇꯩ ꯄꯥꯡꯒꯜ ꯀꯕꯨꯏ ꯑꯁꯤꯅꯆꯤꯡꯕ ꯁꯨ ꯃꯅꯤꯄꯨꯔꯒꯤ ꯃꯅꯨꯡꯗ ꯂꯣꯏꯅ ꯂꯩ ꯃꯌꯥꯝꯁꯤꯡꯁꯤꯒꯤ ꯀꯜꯆꯔ ꯇꯣꯉꯥꯟ ꯇꯣꯉꯥꯟꯕꯁꯦ ꯄꯨꯟꯁꯤꯜꯂꯒ ꯌꯥꯝꯅ ꯐꯖꯕ ꯃꯅꯤꯄꯨꯔ ꯍꯥꯏꯕꯗꯣ ꯑꯣꯏ ꯃꯩꯇꯩꯒꯤ ꯔ ꯔꯥꯁ ꯂꯤꯂꯥ ꯈꯣꯡꯖꯣꯝ ꯄꯔꯕ ꯄꯨꯡ ꯆꯣꯂꯣꯝ ꯄꯦꯅꯥ ꯈꯣꯡꯕ ꯃꯩꯇꯩ ꯄꯥꯡꯒꯟꯒꯤ ꯏꯠ ꯅꯒꯥꯒꯤ ꯂꯨꯏ ꯉꯥꯏ ꯅꯤ ꯒꯥꯡꯉꯥꯏ ꯄꯟꯖꯔꯤꯕ ꯑꯁꯦ ꯈꯔ ꯈꯤꯠꯇꯅꯤ ꯑꯍꯦꯟꯕ ꯀꯌꯥ ꯑꯃ ꯂꯩꯈ꯭ꯔꯦ ꯃꯦꯔꯥ ꯍꯥꯎꯆꯣꯡꯕ ꯍꯥꯏꯔꯤꯕ ꯑꯁꯤꯁꯨ ꯆꯤꯡꯒ ꯇꯝꯒ ꯅꯨꯡꯁꯤꯟꯅꯕꯒꯤ ꯎꯠꯄ ꯑꯣꯏꯅ ꯄꯥꯡꯊꯣꯛꯄ ꯊꯧꯔꯝꯅꯤ